ꯑꯩꯅ ꯑꯍꯥꯟꯕ ꯏꯔꯣꯏꯕ ꯇꯝꯕ ꯃꯐꯝꯗꯤ ꯀꯛꯆꯤꯡꯗ ꯆꯦꯟꯕ ꯁꯦꯛꯃꯥꯏ ꯇꯨꯔꯦꯜꯅꯤ ꯑꯩꯅ ꯑꯍꯥꯟꯕ ꯏꯔꯣꯏꯕ ꯏꯔꯣꯏꯕ ꯇꯝꯈꯤꯕꯁꯤ ꯉꯥꯅꯨ ꯈꯨꯂꯣꯏꯗꯒꯤ ꯍꯥꯟꯅ ꯇꯝꯕ ꯍꯧꯈꯤ ꯃꯇꯨꯡꯗ ꯕꯇꯔꯐ꯭ꯂꯥꯏ ꯏꯁꯇ꯭ꯔꯣꯛ ꯂꯥꯛꯈ꯭ꯔꯦ ꯑꯗꯒꯤ ꯃꯇꯨꯡꯗ ꯂꯣꯡꯗꯥꯎꯒꯨꯝꯕ ꯇꯧꯔꯛꯏ ꯍꯣꯏ ꯑꯩ ꯏꯁꯤꯡꯗ ꯀꯤꯗꯕꯗꯤ ꯅꯠꯇꯦ ꯏꯁꯤꯡꯗ ꯀꯤ ꯑꯆꯧꯕ ꯏꯄꯥꯛ ꯎꯕꯗ ꯑꯩ ꯏꯁꯤꯡꯗ ꯑꯀꯤꯕ ꯐꯥꯎꯋꯤ ꯑꯗꯨꯕꯨ ꯏꯔꯣꯏꯕ ꯍꯩꯔꯕꯅꯤꯅ ꯈꯔ ꯃꯈꯩꯗꯤ ꯑꯩ ꯍꯧꯖꯤꯛ ꯁꯥꯐꯔꯦ ꯑꯩꯅ ꯑꯍꯥꯟꯕ ꯑꯩꯕꯨ ꯏꯔꯣꯏꯕ ꯇꯝꯕꯤꯈꯤꯕ ꯑꯗꯨꯗꯤ ꯑꯩꯒꯤ ꯏꯌꯥꯝꯕꯁꯤꯡ ꯑꯃꯗꯤ ꯑꯩꯒꯤ ꯏꯆꯦꯁꯤꯅ ꯑꯩꯕꯨ ꯏꯔꯣꯏꯕ ꯇꯝꯕꯤꯈꯤ